ꯍꯂꯣ ꯑꯣ ꯁꯤ ꯄꯨꯂꯤꯁ ꯏꯁꯇꯦꯁꯟ ꯑꯣꯏꯕꯤꯔꯕ꯭ꯔꯣ ꯑꯣ ꯑꯩ ꯕꯦꯛ ꯑꯃ ꯃꯥꯡꯍꯧꯔꯦꯕ ꯑꯗ ꯑꯩ ꯄꯥꯟ ꯀꯥꯔꯠꯀ ꯑꯗꯒꯤ ꯑꯦ ꯇꯤ ꯑꯦꯝ ꯀꯔꯤ ꯀꯔꯤ ꯈꯔꯁꯨ ꯌꯥꯎꯈ꯭ꯔꯦ ꯄꯩꯁꯥꯁꯨ ꯂꯨꯄꯥ ꯂꯤꯁꯤꯡ ꯀꯨꯟꯃꯨꯛ ꯌꯥꯎꯈꯤꯕ ꯑꯗꯨ ꯑꯩ ꯀꯝꯄ꯭ꯂꯦꯟ ꯑꯝꯇꯪ ꯇꯧꯖꯒꯦꯅ ꯇꯧꯕꯅꯤ ꯎꯝ ꯀꯣꯛꯇꯥꯗꯒꯤꯅ ꯆꯨꯔꯆꯥꯟꯄꯨꯔ ꯐꯥꯎ ꯃꯔꯛꯁꯤꯗ ꯑꯩ ꯃꯃꯥꯡꯗ ꯇꯣꯡꯕꯅꯦꯕ ꯑꯗ ꯅꯨꯡꯗꯥꯡ ꯑꯣꯏꯕꯗꯨꯗ ꯑꯩ ꯒꯥꯔꯤ ꯅꯝꯕꯔ ꯀꯩꯀꯩꯗꯤ ꯈꯪꯍꯧꯗ꯭ꯔꯦ ꯑꯥ ꯑꯣ ꯄꯨꯡꯗꯣ ꯑꯩꯈꯣꯏ ꯃꯝꯖꯜꯂꯦ ꯄꯨꯡ ꯅꯨꯡꯗꯥꯡ ꯄꯨꯡ ꯇꯔꯦꯠ ꯑꯗꯨꯃꯥꯏꯅ ꯑꯣꯏꯔꯅꯤ ꯑꯩ ꯃꯃꯥꯡꯗ ꯇꯣꯡꯕꯅꯤ ꯒꯥꯔꯤ ꯅꯝꯕꯔꯗꯨ ꯈꯪꯍꯧꯗ꯭ꯔꯕ ꯑ ꯎꯝ ꯑ ꯀꯣꯛꯇꯥꯒꯗꯤꯅ ꯍꯧꯖꯤꯛꯀꯤ ꯈꯔ ꯆꯠꯊꯔ ꯆꯨꯔꯆꯥꯟꯄꯨꯔ ꯍꯥꯏ ꯇꯥꯔꯦꯅꯦꯀꯣ ꯑꯗ꯭ꯋꯥꯏꯐꯧ ꯃꯔꯛꯇ ꯑꯣꯏ ꯇꯥꯔꯦ ꯑꯥ

ꯑꯥ ꯑꯥ ꯑꯥ ꯑꯣꯍꯣ ꯑꯩ ꯑꯩ ꯂꯥꯛꯆꯔꯒꯦ ꯑ ꯑꯣ ꯑꯇꯩ ꯊꯣꯏꯗꯣꯛꯄꯗꯤ ꯌꯥꯎꯗ꯭ꯔꯦ ꯑꯗꯨꯅ ꯃꯔꯨꯗꯤ ꯑꯣꯏꯔꯕ ꯑꯩꯒꯤꯗꯤ ꯑꯗꯨꯒꯤ ꯑꯥ ꯑꯥ ꯍꯣꯏ ꯎꯝ ꯎꯝ ꯑꯣꯑꯣ ꯑꯣ ꯑꯗꯨꯗꯤ ꯌꯥꯝ ꯅꯨꯡꯉꯥꯏꯖꯔꯦ ꯍꯣꯏ ꯍꯣꯏ ꯍꯣꯏ ꯎꯝ